ꯍꯦꯜꯂꯣ ꯁꯤ ꯀꯩꯅꯣ ꯅꯠꯇ꯭ꯔꯣ ꯑꯩꯈꯣꯏ ꯒꯥꯔꯤꯒꯨꯝꯕ ꯁꯨꯝ ꯆꯦꯟꯊꯣꯛ ꯆꯦꯟꯁꯤꯟ ꯇꯧꯕ ꯁꯤ ꯀꯣꯟꯇꯦꯛ ꯑꯣꯏꯅ ꯂꯧ ꯀꯩꯅꯣ ꯇꯧꯕ ꯌꯥꯗꯣꯏꯔꯣ ꯋꯥꯔ ꯃꯦꯃꯣꯔꯤꯌꯦꯜ ꯀꯩꯅꯣ ꯈꯣꯡꯖꯣꯝꯒꯤꯗꯨꯗ ꯆꯠꯀꯗꯕ ꯑꯩ ꯏꯝꯐꯥꯜꯗꯩ ꯑꯣꯏꯕ ꯍꯌꯦꯡꯁꯤ ꯌꯥꯔꯒꯗꯤ ꯅꯨꯡꯊꯤꯟ ꯄꯨꯡ ꯕꯥꯔꯣ ꯁ꯭ꯋꯥꯏ ꯃꯄꯥꯁꯤꯗ ꯆꯠꯁꯤꯔꯥ ꯈꯟꯕ ꯑꯩꯈꯣꯏ ꯃꯔꯤꯁꯤ ꯁꯨꯏ ꯑꯥ

ꯑꯥ ꯒꯥꯔꯤꯗꯣ ꯑꯩꯈꯣꯏꯒꯤꯗ ꯅꯨꯃꯤꯠꯇꯨꯃ ꯑꯗꯨꯝ ꯔꯤꯖꯥꯔꯕ ꯑꯣꯏꯔꯒꯦ ꯑꯩꯈꯣꯏ ꯃꯔꯤ ꯁꯨꯏ ꯑꯩꯒ ꯊꯥꯔꯒ ꯑꯥ ꯑꯣ ꯑꯗꯣ ꯈꯔ ꯇꯥꯊꯣꯛ ꯆꯥꯛ ꯏꯁꯤꯡ ꯄꯨꯂꯞ ꯌꯥꯎꯔꯅꯤ ꯀꯩꯅꯣ ꯇꯧꯕꯗ ꯄꯨꯂꯞ ꯑꯣꯏꯅ ꯄꯨꯔꯒ ꯋꯥꯔ ꯃꯦꯃꯣꯔꯤꯌꯦꯜ ꯄꯨꯂꯞ ꯆꯥꯕ ꯊꯛꯄ ꯑꯗꯨꯅ ꯌꯥꯎꯔꯅꯤ ꯌꯥꯔꯗꯤ ꯄꯨꯡ ꯌꯧꯔꯗꯤ ꯄꯨꯡ ꯇꯔꯥꯃꯥꯊꯣꯏ ꯇꯔꯥꯃꯥꯊꯣꯏ ꯃꯈꯥꯏ ꯁ꯭ꯋꯥꯏ ꯃꯄꯥ ꯌꯧꯕꯤꯔꯛꯑꯣ ꯄꯨꯡ ꯃꯥꯄꯟꯗ ꯄꯨꯡ ꯕꯥꯔꯣꯗꯩ ꯆꯠ ꯌꯥꯅꯕ ꯑꯗꯨꯒ ꯑꯥ

ꯍꯣꯏ ꯍꯣꯏ ꯑꯗꯨ ꯍꯌꯦꯡꯗꯤ ꯑꯥ ꯈꯣꯡꯖꯣꯝ ꯋꯥꯔ ꯃꯦꯃꯣꯔꯤꯌꯦꯜ ꯑꯗꯨ ꯈꯛꯇ ꯆꯠꯇꯣꯏꯅꯦ ꯑꯇꯣꯞꯄꯗꯤ ꯆꯠꯂꯔꯣꯏ ꯄꯨꯡ ꯕꯥꯔꯣꯗꯩ ꯕꯥꯔꯣꯗꯩ ꯆꯠꯄꯅꯤꯅ ꯊꯦꯡꯉꯅꯤ ꯑꯗꯨꯅ ꯑꯗꯨꯗ ꯑꯣꯏꯅ ꯆꯠꯂꯒꯦ ꯇꯧꯕ ꯑꯩꯈꯣꯏ ꯃꯈꯩ ꯈꯔ ꯀꯩꯅꯣ ꯇꯧꯔ ꯂꯩꯕ ꯆꯥꯕꯩ ꯂꯩꯕ ꯄ꯭ꯔꯣꯒ꯭ꯔꯥꯝ ꯈꯔ ꯍꯣꯏ ꯄꯔꯣꯒ꯭ꯔꯥꯝꯁꯦ ꯑꯗꯨꯝ ꯇꯥꯃꯣꯍꯣꯏꯁꯨ ꯑꯗꯨꯝ ꯌꯥꯎꯔꯃꯤꯗ ꯄꯨꯂꯞ ꯌꯥꯎꯔꯗꯣꯏꯅꯦ ꯑꯩꯈꯣꯏ ꯃꯔꯤ ꯃꯉꯥꯕꯨ ꯁꯨꯔꯦ ꯑꯇꯩ ꯀꯩꯅꯣ ꯇꯥꯃꯣꯍꯣꯏ ꯊꯥꯔꯒ ꯍꯌꯦꯡꯁꯦ ꯑꯗꯨꯝ ꯁꯣꯏꯗ꯭ꯔꯦ ꯍꯌꯦꯡ ꯑꯗꯨꯝ ꯁꯣꯏꯗꯕꯤꯗ ꯑꯗꯨꯝ ꯄꯨꯡ ꯇꯔꯥꯃꯥꯊꯣꯏ ꯃꯈꯥꯏ ꯁ꯭ꯋꯥꯏꯗ ꯑꯗꯨꯝ ꯀꯣꯛ ꯌꯧꯕꯤꯔꯛꯑꯣ ꯏꯁꯣꯏ ꯁꯣꯏꯗꯕꯤ ꯑꯗꯣ ꯄꯨꯡ ꯕꯥꯔꯣꯗ ꯁꯤꯗꯩ ꯆꯠꯂꯒꯁꯨ ꯑꯗꯨꯒ ꯅꯨꯃꯤꯗꯥꯡ ꯋꯥꯏꯔꯝ ꯍꯜꯂꯛꯑꯁꯨ ꯑꯗꯨꯃꯥꯏꯅ ꯑꯗꯨꯏ ꯃꯔꯨꯅꯤꯅ ꯒꯥꯔꯤꯁꯤ ꯁꯪꯒꯗ꯭ꯔꯥ ꯈꯣꯠꯀꯗ꯭ꯔꯥ ꯑꯗꯨꯏ ꯃꯔꯝꯗꯣ ꯍꯪꯒꯦ ꯇꯧꯔꯛꯑꯝꯕ ꯑꯥ ꯍꯣꯏ ꯉꯟꯅ ꯆꯥꯊꯣꯛꯑ ꯉꯟꯅ ꯊꯣꯛ ꯍꯜꯂꯛꯑꯒ ꯒ꯭ꯌꯥꯟ ꯇꯥꯅ ꯑꯗꯨ ꯑꯗꯨꯝꯕ ꯑꯗꯨꯝꯕ ꯌꯥꯎꯗꯦꯗ ꯀꯩꯅꯣ ꯆꯥꯛ ꯈꯛꯇꯅꯤꯗ ꯆꯥꯛꯀ ꯏꯟꯖꯥꯡ ꯑꯍꯥꯎꯕ ꯑꯃꯒ ꯄꯨꯔꯒ ꯃꯌꯥꯝ ꯄꯨꯟꯗ ꯀꯨꯏꯔꯦ ꯄꯨꯟꯃꯤꯟꯅꯕ ꯑꯣꯏꯅ ꯆꯥꯕ ꯑꯗꯨꯅꯤꯗ ꯎꯝ ꯆꯦꯛꯇꯤ ꯃꯔꯥꯡ ꯀꯥꯏꯔꯦ ꯍꯧꯖꯤꯛ ꯏꯔꯥꯡ ꯃꯇꯝꯅꯤꯅ ꯎꯝ ꯍꯣꯏ ꯑꯗꯨꯕꯨꯗꯤ ꯍꯣꯏ ꯍꯣꯏ ꯍꯣꯏ ꯍꯌꯦꯡꯗꯣ ꯁꯣꯏꯗꯅ ꯑꯗꯨꯝ ꯀꯩꯅꯣ ꯇꯧꯕꯤꯔꯣ ꯑꯩꯅꯁꯨ ꯑꯗꯨꯝ ꯄꯥꯎ ꯐꯥꯎꯔꯛꯑꯒꯦ ꯑꯗꯨꯝ ꯌꯥꯔꯤꯉꯩ ꯄꯨꯡ ꯇꯔꯥꯃꯊꯣꯏ ꯃꯈꯥꯏꯗ ꯌꯧꯕꯤꯔꯛꯑꯣ ꯎꯝ ꯍꯣꯏ ꯍꯣꯏ ꯐꯔꯦ ꯑꯗꯨꯗꯤ ꯊꯝꯃꯒꯦ ꯍꯌꯦꯡꯗꯣ ꯑꯃꯨꯛ ꯑꯣꯏ ꯄꯥꯎ ꯐꯥꯎꯖꯔꯛꯑꯒꯦ ꯍꯣꯏ ꯊꯝꯃꯦ ꯊꯝꯃꯦ